ꯒꯣꯕꯔꯃꯦꯟ ꯍꯣꯁꯄꯤꯇꯥꯜꯒꯤꯗꯤ ꯀ꯭ꯌꯨ ꯁꯥꯡꯅ ꯂꯦꯞꯄꯅ ꯃꯔꯝ ꯑꯣꯏꯗꯨꯅ ꯑꯅꯥꯕ ꯂꯥꯛꯂꯤꯕ ꯑꯅꯥꯕꯁꯤꯡ ꯑꯗꯨ ꯁꯥꯡꯅ ꯂꯦꯞꯄꯗꯨꯅ ꯃꯔꯝ ꯑꯣꯏꯗꯨꯅ ꯑꯃꯨꯛꯀ ꯍꯦꯟꯅ ꯑꯋꯥꯕ ꯄꯤꯍꯜꯂꯤ ꯑꯅꯥꯕ ꯍꯦꯟꯒꯠꯍꯜꯂꯤ ꯑꯃꯗꯤ ꯄ꯭ꯔꯥꯏꯕꯦꯠ ꯍꯣꯁꯄꯤꯇꯥꯜꯒꯤꯗꯤ ꯀ꯭ꯌꯨ ꯁꯥꯡꯅ ꯂꯦꯞꯇꯦ ꯈꯨꯗꯛ ꯈꯨꯗꯛꯀꯤ ꯑꯣꯏꯕ ꯇ꯭ꯔꯤꯠꯃꯦꯟ ꯑꯗꯨꯝ ꯇꯧꯏ ꯑꯃꯗꯤ ꯒꯣꯕꯔꯃꯦꯟ ꯍꯣꯁꯄꯤꯇꯥꯜꯒꯤꯗꯤ ꯇꯤꯀꯦꯠꯀꯤ ꯄꯩꯁꯥ ꯆꯥꯎꯗꯦ ꯂꯥꯏꯔꯕ ꯀꯌꯥꯗ ꯂꯩꯇ ꯂꯥꯏꯔ ꯀꯌꯥꯗ ꯑꯆꯧꯕ ꯈꯨꯗꯣꯡ ꯆꯥꯕ ꯀꯌꯥ ꯄꯤ ꯑꯃꯗꯤ ꯄ꯭ꯔꯥꯏꯕꯦꯠ ꯍꯣꯁꯄꯤꯇꯥꯜꯒꯤꯗꯤ ꯇꯤꯀꯦꯠ ꯄꯩꯁꯥ ꯌꯥꯝꯅ ꯆꯥꯎꯏ ꯆꯍꯨꯝ ꯅꯠꯇ꯭ꯔꯒ ꯆꯥꯝꯃꯉꯥꯗꯒꯤ ꯍꯦꯟꯗꯦ ꯇꯥꯗꯦ ꯑꯃꯗꯤ ꯂꯥꯏꯔꯕ ꯀꯌꯥ ꯑꯃꯗꯤ ꯄ꯭ꯔꯥꯏꯕꯦꯠ ꯍꯣꯁꯄꯤꯇꯥꯜꯗ ꯄꯩꯁꯥ ꯄꯩꯁꯥ ꯄꯤꯕ ꯉꯝꯗꯕꯅ ꯃꯔꯝ ꯑꯣꯏꯗꯨꯅ ꯄ꯭ꯔꯥꯏꯕꯦꯠ ꯍꯣꯁꯄꯤꯇꯥꯜꯗ ꯀꯌꯥ ꯌꯦꯡꯅꯗꯦ ꯑꯃꯗꯤ ꯒꯣꯕꯔꯃꯦꯟ ꯍꯣꯁꯄꯤꯇꯥꯜꯒꯤꯗꯤ ꯗꯣꯛꯇꯔ ꯀꯌꯥ ꯑꯦꯕꯥꯏꯂꯦꯕꯜ ꯑꯣꯏꯗꯦ ꯑꯃꯗꯤ ꯄ꯭ꯔꯥꯏꯕꯦꯠ ꯍꯣꯁꯄꯤꯇꯥꯜꯒꯤꯗꯤ ꯗꯣꯛꯇꯔ ꯀꯌꯥ ꯑꯦꯕꯥꯏꯂꯦꯕꯜ ꯑꯣꯏ ꯑꯃꯗꯤ ꯒꯣꯕꯔꯃꯦꯟ ꯍꯣꯁꯄꯤꯇꯥꯜꯒꯤꯗꯤ ꯇꯦꯁ ꯔꯤꯄꯣꯠ ꯈꯨꯗꯛꯇ ꯄꯤꯗꯦ ꯑꯗꯨꯕꯨ ꯄ꯭ꯔꯥꯏꯕꯦꯠ ꯍꯣꯁꯄꯤꯇꯥꯜꯒꯤꯗꯤ ꯇꯦꯁ ꯔꯤꯄꯣꯠ ꯈꯨꯗꯛꯇ ꯄꯤ ꯑꯗꯨꯕꯨ ꯒꯣꯕꯔꯃꯦꯟ ꯒꯣꯁꯄꯤꯇꯥꯜꯒꯤꯗꯤ ꯇꯦꯁ ꯔꯤꯄꯣꯠ ꯅꯨꯃꯤꯠ ꯅꯣꯡ ꯅꯤꯅꯤ ꯂꯩꯔꯒ ꯄꯤ ꯑꯃꯗꯤ ꯒꯣꯕꯔꯃꯦꯟ ꯍꯣꯁꯄꯤꯇꯥꯜꯒꯤꯗꯤ ꯁꯤ ꯑꯦꯝ ꯍꯛꯁꯦꯜ ꯍꯛꯁꯦꯜ

ꯁꯤ ꯑꯦꯝ ꯍꯩꯁ ꯇꯤ ꯐꯦꯁꯤꯂꯤꯇꯤ ꯂꯩ ꯑꯃꯗꯤ ꯄ꯭ꯔꯥꯏꯕꯦꯠ ꯍꯣꯁꯄꯤꯇꯥꯜꯒꯤꯗꯤ ꯁꯤ ꯑꯦꯝ ꯍꯩꯁ ꯇꯤ ꯑꯌꯥꯝꯕꯅ ꯂꯩꯇꯦ ꯒꯣꯕꯔꯃꯦꯟ ꯍꯣꯁꯄꯤꯇꯥꯜꯒꯤꯗꯤ ꯄꯩꯁꯥ ꯌꯥꯝꯅ ꯆꯪꯗꯦ ꯑꯗꯨꯅ ꯂꯩꯇ ꯂꯥꯏꯔꯁꯤꯡꯗ ꯈꯨꯗꯣꯡ ꯆꯥꯕ ꯀꯌꯥ ꯐꯪꯍꯜꯂꯤ ꯑꯃꯗꯤ ꯄ꯭ꯔꯥꯏꯕꯦꯠ ꯍꯣꯁꯄꯤꯇꯥꯜꯒꯤꯗꯤ ꯄꯩꯁꯥ ꯌꯥꯝꯅ ꯆꯪꯏ ꯑꯗꯨꯅ ꯂꯩꯇ ꯂꯥꯏꯔꯁꯤꯡꯗ ꯀꯌꯥ ꯈꯨꯗꯣꯡ ꯆꯥꯕ ꯑꯣꯏꯗꯦ ꯑꯃꯗꯤ ꯒꯣꯕꯔꯃꯦꯟ ꯍꯣꯁꯄꯤꯇꯥꯜꯗꯤ ꯌꯥꯝꯅ ꯂꯩꯇꯦ ꯑꯗꯨꯕꯨ ꯄ꯭ꯔꯥꯏꯕꯦꯠ ꯍꯣꯁꯄꯤꯇꯥꯜꯗꯤ ꯌꯥꯝꯅ ꯂꯩ